ꯃꯔꯣꯏ ꯃꯄꯥꯡ ꯍꯥꯏꯕꯗꯤ ꯇꯤꯜꯍꯧ ꯆꯅꯝ ꯃꯔꯣꯏ ꯅꯄꯥꯛꯄꯤ ꯅꯥꯀꯨꯞꯄꯤ ꯑꯁꯦ ꯅꯤꯡꯊꯝꯊꯥꯒꯤ ꯃꯇꯝꯗ ꯍꯤꯡꯕꯗ ꯌꯥꯝꯅ ꯋꯥꯏ ꯑꯗꯨꯅ ꯃꯔꯝ ꯑꯣꯏꯔꯦ ꯍꯥꯏꯔꯒ ꯄꯥꯝꯕꯤꯁꯤꯡ ꯑꯁꯦ ꯍꯤꯡꯅꯕꯒꯤꯗꯃꯛ ꯅꯤꯡꯊꯝꯊꯥꯗꯗꯤ ꯑꯩꯈꯣꯏꯅ ꯃꯈꯣꯏꯁꯤꯡ ꯑꯁꯦ ꯅꯨꯡꯇꯤꯒꯤ ꯏꯁꯤꯡ ꯆꯥꯏꯊꯣꯛꯄꯤꯕ ꯑꯃ ꯗꯔꯀꯥꯔ ꯑꯣꯏ ꯍꯥꯏꯔꯤꯕ ꯏꯁꯤꯡ ꯆꯥꯏꯔꯤꯕꯁꯤꯒꯤ ꯃꯔꯝꯗꯤ ꯀꯔꯤꯒꯤꯅꯣ ꯍꯥꯏꯕꯗ ꯅꯤꯡꯊꯝꯊꯥꯒꯤ ꯃꯇꯝꯗ ꯃꯈꯣꯏꯒꯤ ꯄꯥꯝꯕꯤꯁꯤꯡꯁꯤꯒꯤ ꯃꯊꯛꯇ ꯎꯟ ꯇꯥꯁꯤꯟꯕ ꯑꯁꯤꯅ ꯃꯔꯝ ꯑꯣꯏꯔꯒ ꯃꯣꯏꯁꯦ ꯈꯤꯌꯥꯎ ꯈꯤꯌꯥꯎ ꯀꯪꯕ ꯑꯗꯨꯃꯥꯏꯅ ꯇꯧꯋꯤ ꯑꯗꯨꯅ ꯃꯔꯝ ꯑꯣꯏꯔꯒ ꯌꯥꯝꯅ ꯊꯨꯅ ꯊꯨꯅ ꯁꯤ ꯑꯗꯨꯅ ꯄꯥꯝꯕꯤꯁꯤꯡ ꯑꯁꯦ ꯅꯤꯡꯊꯝꯊꯥꯒꯤ ꯃꯇꯝꯗ ꯁꯤꯗꯅꯕꯒꯤꯗꯃꯛ ꯃꯈꯣꯏꯒꯤ ꯃꯊꯛꯇ ꯀꯔꯤꯒꯨꯝꯕ ꯄꯣꯠ ꯑꯃꯅ ꯀꯨꯞꯁꯤꯟꯕꯤꯕ ꯌꯥꯝꯅ ꯃꯔꯨꯑꯣꯏ ꯑꯗꯨꯒ ꯏꯁꯤꯡ ꯆꯥꯏꯕꯤꯕ ꯑꯁꯤꯁꯨ ꯌꯥꯝꯅ ꯃꯔꯨꯑꯣꯏꯕ ꯑꯃꯅꯤ ꯑꯗꯨꯗ ꯅꯠꯇꯅ ꯃꯁꯤꯅ ꯅꯤꯡꯊꯝꯊꯥꯒꯤ ꯑꯣꯏꯕ ꯄꯣꯠ ꯑꯃ ꯑꯣꯏꯔꯦ ꯀꯥꯂꯦꯟꯒꯤ ꯃꯇꯝꯗ ꯑꯩꯈꯣꯏ ꯈꯥꯃꯦꯟ ꯑꯁꯤꯟꯕ ꯊꯕꯤꯒꯨꯝꯕꯁꯦ ꯑꯩꯈꯣꯏ ꯀꯥꯂꯦꯟꯒꯤ ꯄꯣꯠꯁꯤꯡꯅꯤ ꯍꯥꯏꯔꯤꯕ ꯄꯣꯠꯁꯤꯡ ꯑꯁꯤ ꯀꯥꯂꯦꯟꯗꯁꯨ ꯅꯨꯡꯁꯥ ꯌꯥꯝꯅ ꯁꯥꯕꯅ ꯃꯔꯝ ꯑꯣꯏꯔꯒ ꯍꯤꯡꯕꯗ ꯃꯣꯏꯁꯤ ꯋꯥꯏ ꯑꯗꯨꯅ ꯑꯩꯈꯣꯏꯅ ꯏꯁꯤꯡ ꯇꯣꯏꯅ ꯇꯣꯏꯅ ꯆꯥꯏꯕꯤꯕ ꯑꯗꯨꯒ ꯌꯥꯔꯤꯕꯃꯈꯩ ꯎꯔꯨꯝ ꯈꯤꯇꯪ ꯐꯪꯍꯟꯕ ꯑꯁꯤꯁꯨ ꯗꯔꯀꯥꯔ ꯑꯣꯏ ꯑꯗꯨꯒ ꯃꯣꯏꯅ ꯆꯠꯂꯤꯕ ꯃꯔꯤꯁꯤꯡ ꯑꯁꯤꯒꯤ ꯁꯒꯥꯏ ꯁꯥꯕꯤꯔꯒ ꯑꯗꯨꯒ ꯈꯥꯃꯦꯟ ꯑꯁꯤꯟꯒꯤ ꯑꯣꯏꯔꯁꯨ ꯃꯅꯥꯛ ꯅꯛꯄꯁꯤꯡꯗ ꯆꯩꯅ ꯆꯩꯉꯥꯛ ꯄꯤꯕꯤꯔꯒ ꯃꯣꯏꯕꯨ ꯅꯤꯡꯊꯤꯅ ꯉꯥꯛꯄꯤ ꯁꯦꯟꯕꯤꯔꯒ ꯄꯥꯜꯍꯟꯕ ꯑꯁꯤ ꯌꯥꯝꯅ ꯃꯔꯨꯑꯣꯏ ꯁꯤ ꯑꯁꯤꯈꯛꯅꯤ ꯑꯩꯅ ꯍꯥꯏꯖꯅꯤꯡꯕ